ꯑꯩꯒꯤ ꯃꯅꯤꯄꯨꯔꯒꯤ ꯏꯅꯥꯛ ꯈꯨꯜꯂꯕ ꯀꯜꯆꯔ ꯑꯃꯗꯤ ꯍꯦꯔꯤꯇꯦꯁꯁꯤꯡ ꯉꯥꯛ ꯁꯦꯟꯕ ꯑꯃꯗꯤ ꯄ꯭ꯔꯃꯣꯠ ꯇꯧꯕꯗ ꯃꯅꯤꯄꯨꯔꯤ ꯂꯦꯡꯒ꯭ꯋꯦꯁ ꯃꯩꯇꯦꯡ ꯃꯩꯇꯩ ꯃꯌꯦꯛꯁꯤ ꯌꯥꯝꯅ ꯃꯔꯨꯑꯣꯏ ꯍꯥꯏꯕꯗꯤ ꯃꯔꯝꯗꯤ ꯊꯔꯇꯤ ꯊ꯭ꯔꯤ ꯑꯦ ꯗꯤꯗꯒꯤ ꯍꯧꯔꯒ ꯍꯖꯤꯛ ꯐꯧꯕꯗ ꯂꯥꯛꯄ ꯃꯇꯝꯗ ꯆꯩꯊꯥꯔꯣꯜ ꯀꯨꯝꯕꯥꯕꯥ ꯑꯩꯈꯣꯏ ꯃꯌꯦꯛꯇ ꯏꯈ꯭ꯔꯦ ꯑꯗꯩꯗꯤ ꯄꯨꯌꯥꯗ ꯃꯌꯥꯝ ꯃꯌꯦꯛ ꯍꯧꯇꯅ ꯍꯛꯇꯅ ꯏꯔꯒ ꯂꯥꯛꯄ ꯑꯩꯈꯣꯏ ꯀꯩꯅꯣꯅꯦ ꯍꯥꯏ ꯇꯥꯏ ꯐꯨꯔꯨꯞꯅꯦ ꯍꯥꯏꯗꯨ ꯇꯥꯔꯦ ꯑꯗꯣ ꯍꯧꯖꯤꯛ ꯑꯣꯏꯔꯤꯕ ꯃꯅꯤꯄꯨꯔꯁꯤ ꯃꯅꯤꯄꯨꯔꯤ ꯂꯦꯡꯒ꯭ꯋꯦꯁ ꯌꯥꯎꯔꯝꯗ꯭ꯔꯒꯗꯤ ꯑꯩꯈꯣꯏꯅ ꯍꯧꯖꯤꯛ ꯑꯣꯏꯔꯤ ꯂꯩꯔꯤꯕ ꯃꯅꯤꯄꯨꯔꯁꯤ ꯃꯅꯤꯄꯨꯔ ꯑꯣꯏꯔꯣꯏ ꯍꯥꯏ ꯇꯥꯔꯦ ꯍꯧꯖꯤꯛ ꯑꯣꯏꯔꯤꯕ ꯀꯥꯡꯂꯩꯄꯥꯛꯁꯤ ꯁꯨꯃꯥꯏꯅ ꯋꯥꯔꯝꯃꯣꯏ ꯍꯥꯏ ꯇꯥꯔꯦ